ꯁꯍꯔ ꯑꯃꯁꯨꯡ ꯈꯨꯡꯒꯪꯒꯤ ꯁ꯭ꯀꯨꯜꯁꯤꯡꯗ ꯂꯩꯔꯤꯕ ꯈꯦꯠꯅꯕꯁꯤꯡ ꯍꯥꯏꯔꯒꯗꯤ

ꯁꯍꯔꯗꯗꯤ ꯃꯤ ꯌꯥꯝ ꯂꯩꯕꯅꯤꯅ ꯍꯥꯏꯗꯤ ꯁ꯭ꯀꯨꯜ ꯃꯔꯥꯡ ꯀꯥꯏꯅ ꯂꯩ ꯑꯗꯨꯗꯨꯒ ꯈꯨꯡꯒꯪꯗꯗꯤ ꯁ꯭ꯀꯨꯜꯖꯦ ꯃꯔꯥꯡ ꯀꯥꯏꯗꯦ ꯁ꯭ꯀꯨꯜ ꯌꯥꯝꯅ ꯂꯩꯇꯦ ꯍꯥꯏꯗꯥꯔꯦ ꯐꯤ ꯁꯇ꯭ꯔꯛꯆꯔꯖꯨ ꯈꯦꯠꯅꯕ ꯂꯩ ꯍꯥꯏ ꯁꯍꯔꯒꯤ ꯁ꯭ꯀꯨꯜꯁꯤꯡꯗꯤ ꯑꯅꯝꯕꯅ ꯐꯤ ꯐꯤꯁꯤꯡꯖꯦ ꯌꯥꯝꯅ ꯋꯥꯡꯉꯤ ꯑꯗꯨꯒ ꯈꯨꯡꯒꯪꯒꯤ ꯁ꯭ꯀꯨꯜꯁꯤꯡꯗꯤ ꯐꯤꯁꯤꯡꯖꯦ ꯂꯣꯏ ꯅꯦꯝꯃꯦ

ꯈꯨꯡꯒꯪꯗ ꯈꯨꯡꯒꯪꯗꯅ ꯁ꯭ꯀꯨꯜꯒꯤ ꯍꯥꯏꯗꯤ ꯁ꯭ꯀꯨꯜ ꯌꯥꯝ ꯂꯩꯇꯕꯅꯤꯅ ꯍꯥꯏꯗꯤ ꯀꯔꯝꯕ ꯁꯇ꯭ꯔꯤꯝꯗ ꯇꯝꯅꯤꯡꯕꯒꯤ ꯍꯥꯏꯗꯤ ꯀꯔꯝꯕ ꯁꯇ꯭ꯔꯤꯝ ꯇꯝꯅꯤꯡ ꯍꯥꯏꯗꯤ ꯆꯣꯏꯁꯁꯦ ꯌꯥꯝꯅ ꯂꯩꯇꯦ ꯍꯥꯏꯇꯥꯔꯦ ꯑꯗꯨꯒ ꯁꯍꯔꯗꯗꯤ ꯑꯗꯨꯝꯕꯒꯤ ꯆꯣꯏꯁꯁꯦ ꯌꯥꯝ ꯂꯩ